ꯑꯩꯁꯦ ꯏꯃꯥꯟꯅꯕ ꯈꯔꯒ ꯄꯥꯔꯇꯤ ꯂꯩꯔꯦ ꯑꯗꯨꯅ ꯑꯆꯥꯄꯣꯠ ꯈꯔ ꯄꯥꯝꯃꯦ ꯑꯆꯥꯄꯣꯠꯁꯦ ꯀꯦꯛ ꯀꯦꯛꯁꯦ ꯋꯥꯟ ꯀꯦꯖꯤꯒꯤ ꯀꯦꯛ ꯑꯃ ꯄꯥꯝꯃꯦ ꯑꯗꯒꯤ

ꯀꯣꯀꯥ ꯀꯣꯂꯥ ꯄꯦꯞꯁꯤꯗꯀꯣ ꯀꯣꯜ ꯗ꯭ꯔꯤꯡꯛꯗ ꯑꯗꯒꯤ ꯆꯤꯞꯇ ꯆꯤꯞꯀꯨꯝꯕ ꯂꯦꯁꯀꯨꯝꯕ ꯍꯥꯏꯗꯤ ꯀ꯭ꯋꯥꯂꯤꯇꯤ ꯂꯩꯕ ꯕꯤꯁꯀꯨꯠ ꯑꯍꯥꯎꯕ ꯈꯔꯁꯨ ꯄꯥꯝꯃꯦ ꯑꯁꯤ ꯌꯥꯔꯒꯗꯤ ꯍꯟꯗꯛꯀꯤ ꯐꯦꯕꯨꯋꯥꯔꯤꯒꯤ ꯇꯥꯡ ꯇꯔꯥ ꯑꯌꯨꯛꯀꯤ ꯄꯨꯡ ꯇꯔꯥꯗ ꯁꯤ ꯑꯗꯨꯃꯥꯏꯅ ꯅꯣꯏꯅ ꯊꯤꯂꯛꯄꯗꯣ ꯄꯥꯝꯃꯦ ꯌꯥꯔꯒꯗꯤ ꯇꯥꯡ ꯐꯦꯕꯨꯋꯥꯔꯤꯒꯤ ꯇꯥꯡ ꯇꯔꯥ ꯑꯌꯨꯛꯀꯤ ꯄꯨꯡ ꯇꯔꯥꯁꯦ ꯁꯤꯗ ꯀꯛꯆꯤꯡ ꯆꯨꯝꯅꯥꯡ ꯁꯤꯗ ꯑꯗꯨꯝ ꯊꯤꯟꯕꯤꯔꯛꯑꯣ ꯑꯗꯨꯒ ꯗꯤꯁꯀꯥꯎꯟ ꯂꯩꯔꯒꯗꯤ ꯗꯤꯁꯀꯥꯎꯟ ꯇꯧꯕꯤꯌꯣ